ꯁꯤꯛꯁ ꯖꯨꯟ ꯇꯨ ꯊꯥꯎꯖꯟ ꯁꯚꯦꯟ ꯖꯨꯂꯥꯏ ꯇꯨ ꯊꯥꯎꯖꯟ ꯑꯩꯠ ꯑꯥꯒꯁ ꯇꯨ ꯊꯥꯎꯖꯟ ꯅꯥꯏꯟ ꯁꯦꯞꯇꯦꯝꯕꯔ ꯇꯨ ꯊꯥꯎꯖꯟ ꯁꯤꯛꯁꯇꯤꯟ ꯇꯦꯟ ꯑꯣꯛꯇꯣꯕꯔ ꯇꯨ ꯊꯥꯎꯖꯟ ꯁꯚꯦꯟꯇꯤꯟ